ꯑꯩꯈꯣꯏꯅ ꯅꯣꯡꯃꯗ ꯑꯩꯈꯣꯏꯒꯤ ꯀꯩꯅꯣꯁꯦ ꯕ꯭ꯂꯥꯎꯁ ꯀꯨꯝꯕ ꯕ꯭ꯂꯥꯎꯁ ꯇꯨꯕꯁꯦ ꯌꯥꯝ ꯈꯨꯠ ꯆꯪꯕ ꯑꯗꯒꯤ ꯈꯤꯇꯪ ꯃꯥꯁꯦ ꯈꯤꯇꯪ ꯀꯩꯅꯣ ꯑꯣꯏ ꯁꯣꯏꯔꯒꯁꯨ ꯌꯥꯗꯕꯅꯤꯅ ꯕ꯭ꯂꯥꯎꯁꯁꯦ ꯈꯔ ꯑꯩꯈꯣꯏꯒꯤ ꯄꯤꯛꯆꯔꯒꯁꯨ ꯃꯒꯨꯟ ꯂꯩꯕ ꯍꯥꯏꯕꯇꯥꯔꯦ ꯃꯥꯒꯤ ꯀꯔꯤꯁꯦ ꯈꯨꯠ ꯆꯪꯕꯗꯣ ꯑꯗꯨꯗꯨꯅ ꯈꯔ ꯈꯤꯇꯪ ꯕꯦꯔꯥ ꯀꯥꯕ ꯑꯗꯨꯒ ꯑꯩꯈꯣꯏꯅ ꯂꯣꯏꯔꯛꯄꯗꯁꯨ ꯃꯥꯒꯤ ꯀꯩꯅꯣꯁꯦ ꯌꯥꯝꯅ ꯐꯖꯕ ꯍꯥꯏꯕꯇꯥꯔꯦ ꯃꯥꯒꯤ ꯀꯩꯅꯣꯁꯦ ꯂꯣꯏꯔꯛꯄꯗ ꯑꯗꯒꯤ ꯉꯛꯁꯦ ꯈꯔ ꯀꯣꯠꯂꯒ ꯑꯗꯨꯀꯥꯟꯗ ꯑꯗꯒꯤ ꯈꯤꯇꯪ ꯃꯥꯒꯤ ꯇꯥꯏꯞꯁꯨ ꯍꯥꯏꯗꯤ ꯐ꯭ꯔꯤ ꯑꯣꯏꯕꯗꯤ ꯌꯥꯗꯕꯅꯤꯅ ꯈꯔ ꯀꯩꯅꯣ ꯂꯩꯅ ꯇꯨꯗꯣꯏꯅꯤꯗꯅ ꯑꯗꯨꯃꯥꯏꯅ ꯐꯖꯩ ꯑꯗꯨꯒ ꯈ꯭ꯋꯥꯏꯗꯒꯤ ꯑꯩꯅ ꯄꯥꯝꯖꯕ ꯑꯗꯒꯤ ꯈꯔ ꯀꯩꯅꯣ ꯑꯣꯏꯅ ꯊꯝꯕ ꯍꯥꯏꯔꯒꯗꯤ ꯐꯅꯦꯛ ꯑꯔꯣꯟꯕ ꯑꯩꯈꯣꯏ ꯔꯥꯅꯤꯒꯨꯝꯕꯁꯦ ꯁꯤꯁꯤ ꯐꯅꯦꯛ ꯑꯔꯣꯟꯕꯁꯦ ꯂꯣꯏꯔꯛꯄꯗꯁꯨ ꯐꯖꯩ ꯃꯥꯒꯤ ꯑꯍꯥꯟꯕ ꯂꯣꯟꯕꯗꯨꯗꯤ ꯈꯔ ꯀꯩꯅꯣ ꯇꯧꯋꯦ ꯑꯗꯨꯒ ꯔꯥꯅꯤꯒ ꯐꯅꯦꯛ ꯑꯔꯣꯟꯕꯁꯤꯒ ꯀꯩꯅꯣ ꯇꯧꯕ ꯑꯗꯨꯒ ꯑꯩꯈꯣꯏꯅ ꯃꯔꯛꯇꯁꯨ ꯆꯠꯊꯣꯛ ꯈꯣꯠꯇꯣꯛꯄꯒꯤ ꯑꯣꯏꯅꯗꯤ ꯁꯜꯋꯥꯔꯒꯨꯝꯕꯁꯦ ꯑꯗꯨꯝ ꯁꯦꯠꯂꯤ ꯁꯜꯋꯥꯔꯗꯨꯗꯤ ꯈꯔ ꯑꯗꯨꯝ ꯀꯃꯟ ꯑꯣꯏꯅꯁꯨ ꯆꯠꯅꯔꯦ ꯑꯗꯨꯒ ꯇꯨꯕ ꯀꯩꯅꯣ ꯇꯧꯕꯗꯗꯤ ꯁꯨꯝ ꯈꯔ ꯑꯗꯨꯝ ꯀꯩꯅꯣ ꯑꯣꯏꯅ ꯂꯥꯏꯅ ꯍꯥꯏꯗꯤ ꯊꯣꯛꯑꯦ ꯑꯗꯨꯒ ꯕ꯭ꯂꯥꯎꯁꯀꯨꯝꯕꯁꯤꯅ ꯈꯤꯇꯪ ꯂꯨꯅ ꯆꯪꯉꯦ ꯈꯨꯠꯁꯨ ꯆꯪꯉꯦ ꯅꯨꯃꯤꯠ ꯅꯤꯅꯤ ꯍꯨꯝꯅꯤꯗꯤ ꯑꯗꯨꯝ ꯆꯪꯉꯦꯕ ꯃꯥ ꯑꯃ ꯀꯩꯅꯣ ꯇꯧꯕꯁꯦ ꯀꯛꯄꯅꯦ ꯈꯣꯠꯄꯅꯦ ꯑꯗꯨꯒ ꯇꯥꯏꯕꯅꯦ ꯇꯨꯕ ꯂꯣꯏꯔꯛꯄꯗ ꯑꯗꯨꯒ ꯐꯖꯕꯗꯤ ꯉꯁꯥꯏꯒꯤ ꯕ꯭ꯂꯥꯎꯁꯇꯣ ꯑꯗꯨ ꯃꯥꯒꯤ ꯀꯩꯅꯣꯗꯨꯒꯤ ꯁꯦꯞꯇꯨꯒꯤ ꯃꯇꯨꯡꯏꯟꯅ ꯑꯗꯨꯝ ꯃꯑꯣꯡ ꯇꯥꯅ ꯐꯖꯔꯦ ꯍꯥꯏꯕꯇꯥꯔꯦ